ꯁꯤꯁꯦ ꯂꯂꯩꯃꯥ ꯑꯣꯏꯕꯤꯔꯕꯣ ꯑꯥ ꯇꯧꯖꯔꯛꯏꯁꯦ ꯄ꯭ꯔꯤꯌꯥ ꯀꯩꯁꯥꯝꯄꯥꯠꯇꯒꯤꯅꯦꯕꯀꯣ ꯑꯗꯣ ꯑꯥ ꯑꯩꯅ ꯑꯩꯒꯤ ꯏꯀꯨꯏ ꯀꯨꯏꯗꯕꯤꯗ ꯏꯅꯥꯎꯄꯤ ꯑꯃꯒꯤ ꯂꯨꯍꯣꯡꯕ ꯑꯃ ꯂꯩꯌꯦꯕꯀꯣ ꯑꯗꯨꯗ ꯁꯣꯝꯒꯤ ꯁꯣꯝꯒꯤ ꯍꯥꯏꯗꯤ ꯋꯦꯗꯤꯡꯒꯤ ꯄ꯭ꯂꯥꯟ ꯀꯩ ꯀꯥ ꯇꯧꯕꯒꯤ ꯐꯣꯇꯣ ꯀꯌꯥ ꯑꯃ ꯑꯩꯅ ꯏꯟꯁ꯭ꯇꯥꯗ ꯊꯦꯡꯅꯖꯕ ꯑꯗ ꯑꯩꯅ ꯄꯥꯝꯕꯗꯣ ꯑꯣꯏꯕ ꯑꯗ ꯁꯣꯝꯁꯦ ꯍꯥꯏꯗꯤ ꯍꯥꯏꯗꯤ ꯀꯝ ꯄ꯭ꯂꯥꯅꯤꯡꯁꯦ ꯀꯃꯥꯏ ꯀꯃꯥꯏꯅ ꯇꯧꯕ ꯌꯥꯏ ꯍꯥꯏꯐꯦꯠ ꯇꯥꯅꯅꯤꯡꯕ ꯑꯣ ꯑꯩꯈꯣꯏꯁꯦ ꯑꯗꯨꯝ ꯕꯒꯦꯠꯇꯤ ꯑꯃꯍꯦꯛꯇ ꯌꯥꯏ ꯑꯗꯣꯏꯇꯥꯔꯁꯨ ꯁꯤꯝꯄꯜꯗ ꯑꯗꯨꯝ ꯈꯤꯇꯪ ꯏꯂꯤꯒꯦꯟ ꯑꯣꯏꯕ ꯃꯥꯟꯕ ꯍꯥꯏꯕꯃ ꯂꯩꯗꯅꯀꯣ ꯁꯤꯝꯄꯜꯗꯤ ꯃꯥꯜꯂꯒ ꯈꯤꯇꯪꯗꯤ ꯐꯖꯕꯗꯣ ꯑꯗꯨꯃꯥꯏꯅ ꯇꯧꯕꯗꯣ ꯄꯥꯝꯃꯦꯕꯀꯣ ꯑꯥ ꯑꯠ ꯑꯗ ꯑꯗꯨꯒꯨꯝꯕꯒꯤ ꯃꯑꯣꯡꯗ ꯄꯥꯝꯃꯦ ꯑꯗꯣ ꯂꯩ ꯀꯔꯤ ꯀꯔꯥꯁꯤꯗꯤ ꯀꯃꯥꯏꯅ ꯇꯧꯒꯦ ꯍꯥꯏꯗꯤ ꯂꯩꯁꯤꯗꯤꯅꯦ ꯑꯩꯅ ꯄꯨꯡꯍꯥꯞꯇ ꯍꯥꯞꯅꯤꯡꯗꯦꯕ ꯑꯗ ꯈꯔ ꯍꯦꯟꯅ ꯐꯖꯒꯗꯕ ꯋꯦꯗꯤꯡ ꯐ꯭ꯂꯥꯎꯋꯔꯒꯨꯝꯕ ꯍꯥꯏꯗꯤ ꯂꯨꯍꯣꯡꯕꯒꯤ ꯑꯣꯏꯅ ꯐ꯭ꯂꯥꯎꯋꯔꯁꯦ ꯍꯦꯟꯅ ꯐꯖꯒꯗꯕꯒꯨꯝꯕ ꯍꯥꯞꯅꯤꯡꯉꯦ ꯑꯗꯣ ꯀꯦꯂꯥꯂꯤꯂꯤꯒꯨꯝꯕ ꯑꯗꯨꯒꯨꯝꯕꯗꯤ ꯀꯃꯥꯏꯅ ꯇꯧꯋꯤ ꯑꯣ ꯕꯦꯕꯤꯁ ꯕ꯭ꯔꯦꯛꯀꯨꯝꯕ ꯇꯧꯔꯁꯨ ꯌꯥꯏꯌꯦ ꯀꯩꯁꯨꯝ ꯀꯥꯏꯗꯦ ꯑꯗꯣ ꯂꯨꯍꯣꯡꯕꯁꯤꯕꯨꯗꯤ ꯅꯝꯕꯦꯕꯔꯗꯅꯦꯕꯀꯣ ꯑꯗꯣ ꯀꯨꯏꯗꯤ ꯀꯨꯏꯁꯜꯂꯛꯇ꯭ꯔꯦ ꯑꯗꯣ ꯍꯥꯏꯗꯤ ꯅꯨꯃꯤꯠ ꯀꯌꯥꯅꯤ ꯋꯥꯠꯂꯤꯉꯩꯗꯒ ꯁꯨꯝ ꯄ꯭ꯂꯥꯅꯤꯡꯁꯦ ꯍꯣ ꯍꯥꯏꯗꯤ ꯗꯦꯀꯣꯔꯦꯁꯟꯒꯨꯝꯕꯁꯦ ꯍꯧꯅꯤ ꯀꯃꯥꯏ ꯀꯃꯥꯏꯅ ꯇꯧꯒꯗꯕꯗꯣ ꯎꯅꯔꯒ ꯑꯃꯨꯛꯇꯪ ꯋꯥꯔꯤ ꯁꯥꯅꯕ ꯌꯥꯒꯗ꯭ꯔꯥ

ꯑꯧ ꯑꯥꯎ꯭ꯠꯗꯣꯔꯅꯦ ꯑꯩꯈꯣꯏꯅꯁꯨ ꯄꯥꯝꯃꯤꯁꯦꯀꯣ ꯑꯗꯣ ꯍꯥꯏꯗꯤ ꯁꯣꯝꯒꯤ ꯏꯟꯁ꯭ꯇꯥꯒ꯭ꯔꯥꯝꯗꯁꯨ ꯑꯦꯗ꯭ꯔꯦꯁ ꯌꯥꯎꯋꯤꯗꯅꯀꯣ ꯑꯗꯣ ꯑꯦꯅꯤꯇꯥꯏꯝ ꯑꯗꯨꯝ ꯍꯧꯖꯤꯛꯀꯤ ꯍꯥꯏꯗꯤ ꯁꯣꯝꯒꯤ ꯀꯩꯅꯣꯁꯤꯗꯩꯁꯤꯗ ꯁ꯭ꯇꯨꯗ꯭ꯌꯣꯁꯤꯗ ꯑꯗꯨꯝ ꯂꯩꯕꯤꯒꯗ꯭ꯔꯥ ꯑꯩꯈꯣꯏ ꯑꯗꯨꯝ ꯑꯦꯅꯤꯇꯥꯏꯝ ꯂꯥꯛꯄ ꯌꯥꯒꯗ꯭ꯔꯥ ꯀꯃꯥꯏꯅ ꯇꯧꯋꯤ ꯑꯣ ꯍꯣꯏ ꯌꯥꯏ ꯌꯥꯏ ꯑꯩ ꯑꯩ ꯂꯥꯛ ꯑꯩ ꯄꯥꯎ ꯄꯥꯎ ꯄꯤꯖꯔꯛꯑꯒꯦ ꯅꯨꯡꯉꯥꯏꯖꯔꯦ ꯊꯝꯖꯔꯒꯦ ꯑꯗꯨꯗꯤ ꯊꯦꯡꯀ꯭ꯌꯨ